ꯁꯤꯕꯨ ꯐꯔꯅꯤꯆꯔ ꯇꯧꯕ ꯗꯨꯀꯥꯟꯗꯨ ꯅꯠꯇ꯭ꯔꯣ ꯑꯩ ꯎꯄꯨ ꯑꯃꯒ ꯀꯥꯡꯊꯣꯜ ꯑꯃ ꯑꯅꯤꯒ ꯂꯧꯒꯦ ꯇꯧꯕ ꯑꯣ ꯍꯧꯖꯤꯛ ꯍꯧꯖꯤꯛ ꯑꯆꯟꯕ ꯑꯗꯨꯝ ꯂꯩꯌꯦꯕ ꯑꯥ ꯍꯧꯖꯤꯛ ꯍꯧꯖꯤꯛꯇꯤ ꯄꯨꯡ ꯀꯌꯥꯗꯩ ꯀꯌꯥ ꯐꯥꯎꯕ ꯍꯥꯡꯒꯦ ꯗꯨꯀꯥꯟ ꯐꯔꯅꯤꯆꯔꯁꯦ ꯑꯗꯣ ꯑꯩꯈꯣꯏ ꯀꯥꯡꯊꯣꯟ ꯐꯨꯠ ꯃꯔꯤ ꯄꯥꯛꯄꯗꯨ ꯃꯃꯟ ꯀꯌꯥ ꯂꯩꯒꯦ ꯎꯝ ꯑꯗꯣ ꯑꯩꯈꯣꯏꯒꯤ ꯍꯧꯖꯤꯛ ꯆꯜꯂꯤꯕ ꯀꯥꯡꯊꯣꯟꯁꯦ ꯀꯔꯤ ꯀꯔꯤ ꯎꯅ ꯆꯟꯒꯦ ꯀꯔꯝ ꯀꯔꯝꯕ ꯗꯤꯖꯥꯏꯜ ꯂꯩꯒꯦ ꯍꯧꯖꯤꯛ ꯍꯧꯖꯤꯛ ꯑꯆꯟꯕꯗ

ꯑꯗꯨ ꯑꯩꯈꯣꯏꯒꯤ ꯎꯄꯨ ꯀꯩꯅꯣꯗꯨꯗꯤ ꯂꯩꯕ꯭ꯔꯣ ꯎꯄꯨ ꯑꯩꯈꯣꯏꯒꯤ ꯃꯃꯥꯏ ꯃꯔꯤ ꯍꯥꯏꯕ ꯌꯥꯕ ꯑꯗꯒꯤ ꯁꯣ ꯕꯣꯛꯁ ꯌꯥꯎꯕ ꯈꯔ ꯆꯥꯎꯕ ꯄꯥꯛꯄ ꯍꯧꯖꯤꯛ ꯌꯥꯝ ꯆꯠꯅꯔꯤꯕ ꯀꯩꯅꯣꯗꯨꯗꯤ ꯍꯧꯖꯤꯛ ꯐꯪꯒꯗ꯭ꯔꯥ ꯑꯗꯣ ꯑꯩꯈꯣꯏ ꯂꯥꯛꯇꯕꯤꯗ ꯑꯩꯈꯣꯏꯒꯤ ꯀꯩꯅꯣꯗ ꯐꯣꯟꯗ ꯗꯤꯖꯥꯏꯟꯗꯤ ꯌꯦꯡꯉꯒ ꯑꯩꯈꯣꯏꯅ ꯄꯩꯁꯥ ꯁꯤꯗꯒꯤ ꯀꯥꯞꯄꯛꯑꯒ ꯑꯗꯨꯗꯒꯤ ꯍꯣꯝ ꯗꯤꯂꯤꯕꯔꯤ ꯇꯧꯕꯒꯤ ꯈꯨꯗꯣꯡ ꯆꯥꯕꯗꯤ ꯐꯪꯒꯗ꯭ꯔꯣ ꯌꯥꯝ ꯅꯨꯡꯉꯥꯏꯖꯩ ꯑꯗꯨꯗꯤ ꯑꯩꯈꯣꯏ ꯗꯤꯖꯥꯏꯟꯗꯣ ꯗꯤꯖꯥꯏꯟꯗꯣ ꯐꯣꯟꯗ ꯑꯗꯨꯝ ꯕꯤꯗꯤꯌꯣ ꯀꯣꯜꯂꯤꯡ ꯇꯧꯔꯒ ꯌꯦꯡꯉꯒ ꯑꯗꯒꯤ ꯋꯥꯆꯞꯇ ꯐꯣꯇꯣꯗꯣ ꯐꯣꯇꯣ ꯊꯥꯔꯛꯑꯒ ꯌꯦꯡꯒꯦ ꯑꯗꯣ ꯑꯇꯩ ꯑꯇꯩ ꯑꯥꯏꯇꯦꯝꯗꯤ ꯀꯔꯤ ꯀꯔꯤ ꯂꯩꯒꯦ ꯍꯧꯖꯤꯛ ꯍꯧꯖꯤꯛ ꯑꯦꯕꯥꯏꯂꯦꯕꯜ ꯑꯣꯏꯕ ꯀꯔꯤ ꯀꯔꯤ ꯑꯣꯏ ꯎꯝ ꯑꯇꯩꯗꯤ ꯑꯥꯏꯇꯦꯝ ꯀꯔꯤ ꯀꯔꯤ ꯂꯩꯒꯦ ꯍꯧꯖꯤꯛꯄꯣ

ꯍꯣꯏ ꯂꯨꯍꯣꯡꯕꯗ ꯁꯤꯖꯤꯟꯅꯒꯗꯧꯕꯅꯦ ꯁꯣ ꯕꯣꯛꯁ ꯀꯨꯝꯕ ꯑꯗꯒꯤ ꯑꯩꯈꯣꯏꯒꯤ ꯐꯤꯌꯥꯟꯈꯣꯛ ꯀꯨꯝꯕ ꯈꯔꯁꯨ ꯄꯥꯝꯕ ꯑꯗꯨꯒꯤꯁꯤꯡꯗꯨꯁꯨ ꯉꯥꯏꯈꯣꯅꯦ ꯀꯩꯅꯣ ꯀꯔꯤꯅꯣꯝꯇ ꯍꯪꯍꯧꯈꯤꯒꯦ ꯑꯩꯈꯣꯏꯒꯤ ꯐꯤꯌꯥꯟꯈꯣꯛꯇꯅꯦ ꯃꯈꯥꯗ ꯕꯣꯛꯁ ꯄꯥꯟꯕ ꯀꯩꯅꯣꯁꯤꯡꯗꯨꯁꯨ ꯑꯣ ꯐꯔꯦ ꯐꯔꯦ ꯌꯥꯝ ꯅꯨꯡꯉꯥꯏꯖꯔꯦ ꯑꯗꯨꯗꯤ